ꯚꯥꯔꯠꯇ ꯇꯦꯛꯅꯣꯂꯣꯖꯤ ꯃꯍꯩ ꯃꯁꯤꯡ ꯍꯔꯥꯎ ꯀꯨꯝꯍꯩ ꯑꯗꯨꯗꯒꯤ ꯂꯣꯂꯣꯟ ꯏꯇꯤꯛ ꯑꯃꯁꯨꯡ ꯇ꯭ꯔꯥꯟꯁꯄꯣꯔꯇꯦꯁꯟꯒꯨꯝꯕ ꯍꯤꯔꯝꯁꯤꯡꯗ ꯚꯥꯔꯠꯄꯨ ꯃꯑꯣꯡ ꯀꯌꯥꯗ ꯑꯍꯣꯡꯕ ꯄꯨꯔꯛꯈꯤꯕ ꯂꯂꯣꯟ ꯏꯇꯤꯛ ꯇꯧꯕ ꯃꯤꯑꯣꯏꯁꯤꯡꯒꯤ ꯏꯟꯗꯁꯇ꯭ꯔꯦꯂꯤꯁ ꯑꯃꯁꯨꯡ ꯂꯨꯆꯤꯡꯕ ꯀꯌꯥ ꯂꯩꯔꯤꯕꯁꯤꯡꯒꯤ ꯃꯔꯛꯇꯒꯤ ꯃꯣꯏꯒꯤ ꯃꯅꯨꯡꯗꯒꯤ ꯑꯃ ꯈꯜꯂꯣ ꯍꯥꯏꯔꯒꯗꯤ ꯑꯩꯈꯣꯏ ꯑꯩꯅ ꯀꯩꯅꯣ ꯉꯁꯥꯏꯒꯤ ꯖꯤꯌꯣ ꯔꯤꯂꯥꯟꯁ ꯖꯤꯌꯣ ꯏꯟꯐꯣꯀꯣꯝ ꯂꯤꯃꯤꯇꯦꯠ ꯇꯦꯂꯤꯀꯃꯨꯅꯤꯀꯦꯁꯟ ꯀꯝꯄꯅꯤ ꯉꯁꯥꯏꯒꯤ ꯔꯤꯂꯥꯟꯁ ꯏꯟꯗꯁꯇ꯭ꯔꯤꯒꯤ ꯃꯈꯥꯗ ꯂꯩꯔꯤꯕꯁꯦ ꯁꯤꯒꯤ ꯃꯄꯨ ꯑꯣꯏꯔꯤꯕ ꯃꯨꯀꯦꯁ ꯑꯝꯕꯥꯅꯤꯁꯦ ꯁꯤꯁꯦ ꯈꯟꯖꯒꯅꯤ ꯀꯩꯒꯤꯅꯣ ꯍꯥꯏꯔꯀꯥꯟꯗ ꯉꯁꯥꯏꯒꯤ ꯃꯥ ꯈꯜꯂꯤꯁꯤ ꯃꯔꯝꯁꯦ ꯃꯥꯁꯦ ꯀꯃꯥꯏꯅ ꯇꯧꯏ ꯍꯥꯏꯕꯀꯥꯟꯗ ꯑꯩꯈꯣꯏꯒꯤ ꯆꯍꯤ ꯏꯪ ꯇꯨ ꯊꯥꯎꯖꯟ ꯁꯤꯛꯁꯇꯤꯟꯗ ꯃꯥꯅ ꯉꯁꯥꯏꯒꯤ ꯃꯥꯒꯤ ꯀꯝꯄꯅꯤꯁꯦ ꯂꯣꯟꯁ ꯇꯧꯈꯤ ꯑꯗꯨꯒ ꯁꯤꯒꯤꯁꯤꯅ ꯑꯆꯧꯕ ꯌꯥꯋꯣꯜ ꯑꯃ ꯄꯨꯔꯛꯈꯤ ꯑꯩꯈꯣꯏꯒꯤ ꯏꯟꯗꯤꯌꯥꯒꯤ ꯇꯦꯂꯤꯀꯃꯨꯅꯤꯀꯦꯁꯟꯗ ꯁꯤꯒꯤ ꯌꯥꯋꯣꯜꯁꯤꯅ ꯀꯃꯥꯏꯅ ꯇꯧꯔꯒ ꯂꯥꯛꯈꯤꯅꯣ ꯍꯥꯏꯕꯗ ꯀꯃꯥꯏ ꯇꯧꯒꯦ ꯍꯥꯏ ꯃꯇꯝꯗ ꯃꯍꯥꯛꯅ ꯏꯟꯗꯤꯌꯥꯗ ꯂꯩꯔꯤꯕ ꯃꯤꯄꯨꯝ ꯈꯨꯗꯤꯡꯃꯛ ꯃꯤꯁꯤꯡ ꯃꯤꯑꯣꯏꯁꯤꯡꯗ ꯌꯨꯝꯊꯣꯡ ꯈꯨꯗꯤꯡ ꯈꯨꯗꯤꯡꯗ ꯑꯍꯣꯡꯕ ꯃꯃꯜꯗ ꯑꯗꯨꯗꯒꯤ ꯑꯗꯨ ꯅꯠꯇ꯭ꯔꯒꯅ ꯐ꯭ꯔꯤꯗ ꯑꯩꯈꯣꯏꯒꯤ ꯏꯟꯇꯔꯅꯦꯠ ꯗꯇꯥ ꯑꯗꯨꯒ ꯑꯟꯂꯤꯃꯤꯇꯦꯠ ꯀꯣꯜꯁꯀꯤ ꯈꯨꯗꯣꯡꯆꯥꯕꯁꯤ ꯄꯤꯈꯤ ꯑꯗꯨꯒ ꯃꯥꯅ ꯌꯥꯝꯅ ꯑꯍꯣꯡꯕ ꯃꯃꯟꯗ ꯃꯤꯑꯣꯏ ꯈꯨꯗꯤꯡꯃꯛꯇ ꯑꯩꯈꯣꯏꯒꯤ ꯐꯣꯔ ꯖꯤ ꯏꯟꯇꯔꯅꯦꯠꯁꯦ ꯐꯪꯍꯟꯈꯤ ꯃꯤꯄꯨꯝ ꯈꯨꯗꯤꯡꯃꯛꯇ